ꯑꯥ ꯍꯧꯖꯤꯛ ꯀꯗꯥꯏꯗ ꯂꯩꯒꯦ ꯏꯆꯦ ꯑꯩꯒꯤ ꯁꯥꯏꯀꯜ ꯑꯃ ꯂꯩꯕꯀꯣ ꯑꯗꯣ ꯑꯩꯒꯤ ꯁꯥꯏꯀꯜꯁꯦ ꯍꯧꯖꯤꯛ ꯃꯥꯒꯤ ꯄꯥꯠ ꯑꯃ ꯌꯥꯗ꯭ꯔꯕ ꯁꯥꯏꯀꯜ ꯂꯩꯕꯁꯤ ꯈꯔꯗꯤ ꯀꯨꯏꯔꯦ ꯆꯍꯤꯃꯨꯛ ꯐꯥꯔꯦ ꯑꯥ ꯊꯧꯕꯕꯨꯗꯤ ꯑꯗꯨꯝ ꯅꯨꯡꯉꯥꯏꯔꯤ ꯑꯗꯨ ꯃꯥꯒꯤ ꯕ꯭ꯔꯦꯛꯁꯦ ꯈꯔ ꯀꯣꯝꯕ ꯍꯥꯏꯇꯔꯦ ꯑꯗꯨ ꯃꯥꯒꯤ ꯕ꯭ꯔꯦꯛ ꯅꯨꯡꯁꯤ ꯁꯤꯟꯕꯁꯤ ꯀꯗꯥꯏ ꯋꯥꯏꯗ ꯊꯥꯡꯃꯩꯕꯟꯗ

ꯑꯗꯨ ꯑꯇꯩꯗꯨ ꯑꯩ ꯂꯥꯛꯂꯒ ꯑꯣꯏꯅ ꯌꯦꯡꯖꯔꯒꯦ ꯑꯗꯨ ꯕ꯭ꯔꯦꯛꯁꯤ ꯃꯃꯜ ꯀꯌꯥꯃꯨꯛꯇꯤ ꯂꯩꯗꯣꯏꯅꯣ

ꯍꯦꯔꯣ ꯁꯥꯏꯀꯜ ꯑꯣꯏꯗꯣꯏꯅꯤ ꯃꯥꯒꯤꯁꯦ ꯍꯦꯔꯣ ꯁꯥꯏꯀꯜ ꯑꯗꯨꯗꯤ ꯌꯥꯝ ꯅꯨꯡꯉꯥꯏꯖꯔꯦ ꯍꯧꯖꯤꯛꯀꯤ ꯁꯥꯏꯀꯜ ꯁꯦꯝꯐꯃꯗꯨꯒꯤ ꯂꯣꯀꯦꯁꯟꯗꯨ ꯊꯥꯕꯤꯔꯛꯄ ꯌꯥꯒꯗ꯭ꯔꯣ ꯍꯣ ꯍꯣ ꯑꯗꯨ ꯑꯗꯨ ꯃꯥꯒꯤ ꯂꯣꯀꯦꯁꯟꯗꯨꯁꯨ ꯑꯗꯨꯝ ꯊꯥꯕꯤꯔꯛꯑꯣ ꯁꯣꯝꯅ ꯍꯣ ꯍꯣ ꯃꯊꯪꯗꯁꯨ ꯑꯃꯨꯛ ꯑꯗꯨꯝ ꯍꯥꯏꯖꯔꯛꯂꯒꯦ ꯑꯇꯩꯒꯤꯗꯤ ꯌꯥꯔꯅꯤ ꯑꯣ ꯑꯗꯨ ꯅꯨꯄꯤ ꯃꯆꯥꯅ ꯊꯧꯕ ꯌꯥꯕ ꯁꯥꯏꯀꯜꯒ ꯂꯩꯕ꯭ꯔꯣ ꯂꯦꯗꯤ ꯕꯥꯔ꯭ꯗ ꯑꯥ ꯂꯦꯗꯤ ꯕꯥꯔ꯭ꯗꯁꯦ ꯄꯤꯡ ꯃꯆꯨꯗ ꯑꯃ ꯄꯥꯝꯖꯕ ꯑꯗꯨ ꯃꯥꯒꯤ ꯃꯃꯜꯁꯤꯅ ꯑꯣ ꯈꯔ ꯑꯥ ꯍꯣ ꯍꯣ ꯑꯗꯨꯁꯨ ꯌꯦꯡꯒꯦ ꯍꯣ ꯍꯣ ꯃꯊꯪꯗꯁꯨ ꯂꯥꯛꯀꯦ ꯊꯝꯂꯒꯦ